ꯍꯥꯏꯕꯤꯔꯛꯎ ꯑꯧ ꯀꯝꯗꯧꯅꯤ ꯁꯨꯝ ꯄꯪꯂꯩ ꯄꯪꯂꯩ ꯂꯩꯕ ꯍꯥꯏꯗꯨꯅꯤ ꯑꯣ ꯑꯣ ꯈꯪꯏ ꯈꯪꯏ ꯑꯥ ꯁꯦꯕꯇꯤ ꯇꯧꯍꯧꯗ꯭ꯔꯥꯕ ꯑꯩꯕꯨ ꯁꯦꯕ ꯇꯧꯕꯁꯤ ꯀꯌꯥ ꯑꯩ ꯑꯃ ꯑꯃ ꯇꯧꯒꯟꯗꯤꯌꯦ ꯑꯗꯨꯅ ꯈꯪꯍꯧꯗꯕ ꯅꯨꯡꯉꯥꯏꯔꯤ ꯍꯥꯏꯇꯥꯏꯌꯦ ꯍꯧꯖꯤꯛꯇꯤ ꯅꯨꯡꯉꯥꯏꯔꯤ ꯍꯥꯏꯅ ꯗꯥꯏꯅꯦ ꯅꯨꯡꯉꯥꯏꯔꯁꯨ ꯅꯨꯡꯉꯥꯏꯇ꯭ꯔꯁꯨ ꯑꯁ ꯃꯁꯤꯁꯨ ꯕꯣꯔꯤꯡ ꯆꯨꯏꯗ ꯌꯨꯝꯗ ꯁꯨꯝ ꯂꯩꯕꯁꯤꯁꯨ ꯅꯨꯡꯉꯥꯏꯇꯦ ꯀꯔꯤꯒꯨꯝ ꯀꯥꯟꯗ ꯀꯣꯏꯆꯠ ꯆꯠꯊꯣꯛꯅꯤꯡꯏ ꯑꯗꯨꯕꯨ ꯁꯦꯟ ꯊꯨꯝꯁꯤ ꯄꯥꯏꯗꯃꯤꯅ ꯑꯗꯨꯝ ꯆꯠꯄꯁꯤꯁꯨ ꯄꯩꯁꯥ ꯌꯥꯎꯗ꯭ꯔꯗꯤ ꯌꯥꯗꯦ ꯑꯗꯨꯅ ꯏꯆꯠ ꯆꯠꯊꯣꯛꯇ꯭ꯔꯦꯅꯦ ꯌꯥꯏꯌꯦ ꯑꯩꯁꯨ ꯈꯜ ꯂꯩꯔꯝꯃꯤꯅꯤ ꯁꯨꯝ ꯀꯔꯥꯏ ꯀꯔꯥꯏꯅꯣ ꯆꯠꯂꯒ ꯃꯇꯝꯁꯤ ꯈꯔ ꯂꯦꯜꯂꯨ ꯐꯔꯗ꯭ꯔꯥꯅ ꯅꯪꯅ ꯍꯥꯏꯔꯛꯏꯗꯨꯒꯗꯤ ꯇꯥꯟꯕꯨ ꯆꯥꯔꯦꯅꯦ ꯀꯩꯗꯧꯉꯩ ꯆꯠꯁꯦ ꯍꯥꯏꯕꯅꯣ ꯏꯁꯪ ꯁꯪꯏ ꯏꯆꯥ ꯏꯁꯨꯁꯦ ꯑꯌꯥꯝꯕ ꯑꯗꯨꯝ ꯈꯔ ꯐꯕ ꯌꯥꯎ ꯈꯔ ꯐꯠꯇꯕ ꯌꯥꯎ ꯂꯣꯏꯅ ꯐꯕꯗꯤ ꯍꯥꯏ ꯌꯥꯗ꯭ꯔꯦ ꯌꯥꯏ ꯅꯨꯃꯤꯠ ꯑꯃꯗ ꯍꯦꯛꯇ ꯍꯥꯏꯕꯤꯔꯛꯑꯣ ꯑꯗꯨꯒ ꯑꯗꯨꯝ ꯆꯠꯁꯤ ꯐꯔꯦ ꯐꯔꯦ ꯅꯪꯕꯨ ꯀꯝꯗꯧꯔꯤꯒꯦ ꯀꯨꯏꯔꯦ ꯎꯅꯗꯕ ꯉꯁꯤ ꯅꯪ ꯄꯥꯎ ꯉꯁꯤ ꯇꯥꯔꯤꯁꯤ ꯉꯥꯏꯅꯦ ꯀꯨꯏꯔꯦ ꯏꯕꯥꯟꯅꯤ ꯊꯦꯡꯅꯗꯕ ꯑꯥ ꯑꯉꯥꯡ ꯅꯨꯕꯤꯗꯤ ꯑꯥ

ꯑꯣ ꯑꯣ

ꯑꯣ ꯐꯔꯦ ꯐꯔꯦ ꯑꯗꯨꯗꯤ

ꯍꯣꯏ ꯍꯣꯏ ꯍꯣꯏ ꯑꯗꯨ ꯍꯧꯖꯤꯛꯀꯤ ꯃꯤ ꯃꯦꯒꯤ ꯑꯥ ꯁꯦꯀꯦꯟ ꯋꯤꯛꯀꯨꯝꯕ ꯑꯗꯨ ꯃꯅꯨꯡꯗ ꯅꯨꯃꯤꯠ ꯑꯃ ꯇꯥꯟꯖꯥ ꯌꯦꯡꯉꯒ ꯁꯨꯇꯤꯒꯨꯝꯕ ꯁꯟꯗꯦ ꯅꯠꯇꯕ ꯑꯃꯗ ꯍꯦꯛꯇ ꯆꯠꯁꯤꯅꯦ ꯊꯣꯛꯑ ꯊꯣꯛꯑꯕꯅꯤ ꯄꯪꯆꯥꯗ ꯆꯥꯏ ꯗꯥꯏꯕꯦꯇꯤꯁꯁꯨ ꯂꯩ ꯍꯥꯏ ꯆꯥꯕꯁꯨ ꯊꯤꯡ ꯉꯝꯗꯦ ꯑꯗꯨꯝ ꯆꯪꯆꯥꯗ ꯆꯥꯁꯤꯜꯂꯤ ꯊꯣꯛꯑꯕ ꯂꯥꯛꯄ ꯍꯥꯏꯕꯗꯨꯅꯤ ꯀꯣꯏꯔꯨꯁꯤ ꯀꯣꯏꯔꯨꯁꯤ ꯐꯅꯤ ꯐꯅꯤ ꯀꯣꯏꯔꯁꯤ ꯍꯦꯛꯇ ꯉꯟꯅ ꯄꯨꯡ ꯅꯤꯄꯥꯟ ꯆꯥꯛ ꯏꯁꯤꯡ ꯆꯥꯔꯒ ꯇꯧꯁꯦꯕ꯭ꯔꯥ ꯑꯥꯗ ꯆꯥꯔꯨꯁꯦꯕ꯭ꯔꯥ ꯑꯗꯨꯃ ꯑꯥ ꯂꯦꯞꯅꯁꯤ ꯒꯥꯔꯤꯗꯤ ꯑꯩꯈꯣꯏ ꯑꯉꯥꯡꯁꯤꯡꯒꯤ ꯑꯗꯨꯝ ꯂꯩꯅꯤꯌꯦ ꯑꯗꯨ ꯇꯧꯔꯒ ꯍꯦꯛꯇ ꯆꯠꯁꯤ ꯊꯣꯡꯕ ꯊꯥꯛꯄꯗꯨ ꯑꯥꯗ ꯇꯧꯁꯦ ꯍꯥꯏꯔꯒꯅ ꯀꯣꯔꯐꯨ ꯀꯔꯤ ꯀꯔꯤ ꯈꯔ ꯊꯣꯡꯅꯕ ꯄꯥꯇ꯭ꯔꯥ ꯄꯨꯇꯥꯔꯦꯗꯅ ꯑꯩꯈꯣꯏꯗꯤ ꯀꯩꯅꯣꯅꯤ ꯎꯝ ꯀꯥꯔꯅꯤꯗ ꯃꯤ ꯌꯥꯝ ꯃꯤ ꯌꯥꯝ ꯆꯠꯄꯗꯤ ꯃꯤ ꯌꯥꯝꯃꯕꯗ ꯃꯔꯤ ꯃꯉꯥ ꯑꯗꯨꯅꯤ ꯑꯩꯈꯣꯏ ꯃꯤ ꯈꯔ ꯌꯥꯝ ꯆꯠꯁꯦ ꯍꯥꯏꯔꯒꯗꯤ ꯑꯃ ꯍꯦꯛꯇ ꯅꯦꯛꯑꯁꯦ ꯅꯦꯛꯑꯁꯤ ꯅꯦꯛꯑꯁꯤ ꯑꯗꯨꯒꯤ ꯑꯦꯔꯦꯟꯖꯁꯤ ꯑꯩ ꯇꯧꯔꯒꯦ ꯑꯩ ꯍꯦꯛꯇ ꯅꯦꯛꯑꯝꯃꯒꯦ ꯍꯧꯖꯤꯛ ꯀꯥꯟꯗꯤ ꯁꯥ ꯉꯥ ꯍꯥꯏꯁꯨ ꯉꯥꯏꯔꯦ ꯑꯗꯨꯕꯨ ꯑꯩꯈꯣꯏꯗꯤ ꯈꯔ ꯑꯍꯜ ꯑꯣꯏꯔꯃꯤꯅ ꯁꯥ ꯃꯛꯇꯤ ꯆꯥꯅꯤꯡꯗ꯭ꯔꯦ ꯉꯥ ꯑꯣꯏꯅ ꯇꯧꯔꯁꯦ ꯑꯍꯣꯏ ꯌꯥꯏꯌꯦ ꯑꯗꯨꯗꯤ ꯑꯍꯣꯏ ꯍꯣꯏ ꯍꯣꯏ ꯑꯩꯗꯤ ꯁꯔꯦꯡꯁꯤ ꯌꯥꯝ ꯄꯥꯝꯖꯕꯅꯤ ꯑꯩꯗꯤ ꯁꯔꯦꯡꯅꯕꯨ ꯍꯦꯟꯅ ꯄꯥꯝꯃꯤꯗ ꯌꯥꯕ ꯌꯥꯗꯕ ꯑꯩ ꯄꯥꯝꯖꯃꯤꯅ ꯑꯩꯗꯤ ꯑꯗꯨꯝ ꯄꯪꯆꯥ ꯆꯥꯁꯤꯜꯂꯦ ꯎꯁꯣꯞ ꯃꯦꯂꯥꯗꯁꯨ ꯁꯔꯦꯡꯕꯨ ꯌꯥꯎꯔꯝꯃꯗꯤ ꯑꯩ ꯈꯥꯕꯩ ꯑꯅꯤꯗꯤ ꯑꯗꯨꯝ ꯆꯥꯔꯦ ꯏꯌꯥ ꯌꯥꯏꯌꯦ ꯅꯪꯅ ꯐꯩ ꯍꯥꯏꯕꯗꯨ ꯍꯦꯛꯇ ꯇꯧꯁꯦ ꯑꯩ ꯀꯩꯁꯨ ꯀꯥꯏꯗꯦ ꯌꯥꯅꯤ ꯑꯩ ꯑꯗꯨꯝ ꯑꯗꯨꯒꯤꯗꯤ ꯑꯩ ꯑꯗꯨꯝ ꯁꯤꯟꯖꯔꯒꯦ ꯍꯣꯏ ꯍꯣꯏ ꯍꯣꯏ ꯅꯨꯃꯤꯠꯇꯨꯗ

ꯌꯥꯏꯌꯦ ꯌꯥꯏꯌꯦ ꯕꯨꯖꯥꯔꯤꯁꯨ ꯑꯩ ꯑꯗꯨꯝ ꯅꯦꯛꯑꯒꯦ ꯒꯥꯔꯤꯁꯨ ꯑꯩ ꯑꯗꯨꯃ ꯅꯦꯛꯑꯒꯦ ꯑꯗꯨꯒ ꯅꯪꯒꯤ ꯁꯤ ꯇꯧꯁꯤ ꯇꯧꯁꯤ ꯊꯣꯡ ꯊꯥꯛꯅꯕꯩꯗꯨꯗꯤ ꯑꯥ ꯅꯪ ꯑꯗꯨꯝ ꯇꯧꯔꯣ ꯑꯥ ꯄꯨꯊꯣꯛꯑꯒꯦ ꯀꯝꯗꯧꯅꯤ ꯅꯣꯡ ꯐꯥꯗꯣꯛ ꯊꯦꯡꯅꯕꯅꯤ ꯑꯣ ꯐꯅꯤ ꯐꯅꯤ ꯑꯩ ꯄꯥꯎꯗꯨ ꯈꯧꯔꯥꯡꯅ ꯉꯥꯏꯗꯣꯔꯝꯅꯤ ꯊꯦꯡꯛ ꯌꯨ ꯊꯦꯡꯛ ꯌꯨ ꯚꯥꯏ